ꯍꯜꯂꯣ

ꯀꯣꯜ ꯇꯧꯖꯔꯛꯏꯁꯤ ꯀꯩꯅꯣꯒꯤ ꯋꯥꯒꯤ ꯐꯔꯅꯤꯆꯔ ꯑꯣꯏꯕꯤꯔꯕ ꯅꯠꯇ꯭ꯔꯣ ꯑꯣ ꯑꯩ ꯋꯥ ꯋꯥ ꯈꯔ ꯂꯧꯖꯒꯦ ꯇꯧꯕꯅꯦ ꯑꯗꯨꯒꯤ ꯑꯪ ꯃꯄꯥꯗꯨꯒꯤ ꯋꯥꯗꯨꯒꯤ ꯃꯔꯝꯗ ꯋꯥꯔꯤ ꯋꯥꯇꯥꯏ ꯈꯤꯇꯪ ꯁꯥꯟꯅꯕ ꯌꯥꯒꯗ꯭ꯔꯥ ꯎꯝ ꯋꯥꯁꯤꯗꯤ ꯀꯔꯤ ꯀꯔꯤ ꯂꯝꯒꯤ ꯋꯥ ꯑꯣꯏꯕꯤꯗꯣꯏꯅꯣ ꯎꯝ ꯋꯥꯁꯦ ꯑꯩꯈꯣꯏꯅ ꯋꯥꯁꯦ ꯑꯩꯅ ꯑꯩꯈꯣꯏꯒꯤ ꯃꯔꯤꯜ ꯃꯔꯤꯜ ꯂꯥꯎꯕ ꯊꯨꯃꯣꯛ ꯁꯥꯕꯒꯨꯝꯕ ꯑꯗꯒꯤ ꯐꯛꯂꯣꯡ ꯑꯗꯨꯒꯨꯝꯕ ꯀꯔꯤ ꯍꯥꯏꯅꯤ ꯀꯔꯤ ꯀꯔꯤ ꯃꯥꯒꯤ ꯐꯛꯂꯣꯡ ꯁꯥꯕ ꯑꯗꯒꯤ ꯋꯥꯁꯤ ꯃꯈꯜ ꯑꯅꯤ ꯑꯍꯨꯝꯗꯤ ꯄꯥꯝꯖꯕ ꯑꯗꯨ ꯑꯁꯤ ꯑꯩꯈꯣꯏꯅ ꯑꯥ ꯋꯥꯁꯤ ꯒꯥꯔꯤ ꯂꯣꯠꯇ ꯑꯣꯏꯅ ꯃꯃꯜꯁꯦ ꯒꯥꯔꯤ ꯂꯣꯠꯇ ꯑꯣꯏꯅ ꯁꯥꯒꯗ꯭ꯔꯥ ꯋꯥ ꯄꯤꯁ ꯄꯤꯁꯀꯤ ꯑꯣꯏꯅ ꯁꯥꯕꯤꯒꯗ꯭ꯔꯥ

ꯎꯝ

ꯋꯥꯁꯦ ꯑꯁ ꯁꯟꯅꯩꯕꯤꯗ ꯑꯣꯏꯅ ꯇꯧꯖꯔꯒꯦ ꯑꯗꯨ ꯋꯥꯁꯦ ꯑꯩꯈꯣꯏꯅ ꯑꯩꯈꯣꯏꯅ ꯃꯤ ꯄꯨꯔꯛꯑꯒ ꯌꯥꯟꯒꯗ꯭ꯔꯥ ꯅꯠꯇ꯭ꯔꯒ ꯁꯣꯝꯅ ꯅꯦꯛꯑꯒ ꯌꯥꯟꯕꯤꯒꯗꯧꯔꯤꯕ꯭ꯔꯥ

ꯑꯥ ꯑꯥ ꯍꯣꯏ ꯍꯣꯏ ꯆꯨꯝꯃꯤ

ꯑꯣ ꯑꯗꯨ ꯀꯩꯅꯣ ꯇꯧ ꯇꯥꯔꯒꯗꯤ ꯑꯩꯈꯣꯏꯁꯦ ꯒꯥꯔꯤꯒꯤ ꯃꯇꯥꯡꯗꯗꯤ ꯒꯥꯔꯤꯁꯦ ꯑꯩꯈꯣꯏꯅ ꯄꯨꯔꯒ ꯂꯥꯛꯀꯗ꯭ꯔꯥ ꯁꯣꯝꯅ ꯊꯥꯕꯤꯔꯛꯀꯗ꯭ꯔꯥ

ꯑꯥ ꯑꯥ ꯑꯗꯨ ꯑꯣꯏꯇꯥꯔꯒꯗꯤ ꯑꯩꯅ ꯁꯣꯝꯗ ꯑꯩꯒꯤ ꯂꯩꯐꯝ ꯖꯒꯥ ꯍꯥꯏꯖꯔꯛꯑꯒ ꯁꯣꯝꯅ ꯀꯩꯅꯣ ꯒꯥꯔꯤ ꯇꯧꯔꯒ ꯑꯗꯨꯝ ꯊꯥꯕꯤꯔꯛꯄ ꯌꯥꯅꯤꯀꯣ

ꯑꯪ ꯍꯣꯏ ꯍꯣꯏ ꯑꯗꯨ ꯑꯣꯏꯇꯥꯔꯒꯗꯤ ꯑꯩꯒꯤ ꯂꯩꯐꯝ ꯖꯒꯥ ꯍꯥꯏꯖꯔꯛꯑꯒꯦ ꯑꯗꯨꯒ ꯁꯣꯝꯅ ꯒꯥꯔꯤ ꯇꯧꯔꯒ ꯑꯗꯨꯝ ꯊꯥꯕꯤꯔꯛꯑꯣ ꯊꯝꯖꯔꯒꯦ ꯑꯗꯨꯗꯤ ꯎꯝ